ꯁ꯭ꯇꯦꯝꯒꯤ ꯃꯔꯝꯗ ꯈꯔꯗꯤ ꯈꯪꯖꯩ ꯀꯥꯟꯅꯕꯁꯤꯡ ꯑꯗꯨꯗꯤ ꯅꯝꯕꯔ ꯋꯥꯟꯗ ꯃꯁꯤꯅ ꯏꯗꯨꯀꯦꯁꯟꯗ ꯌꯥꯝꯅ ꯀ꯭ꯋꯥꯂꯤꯇꯤ ꯂꯩꯍꯜꯂꯤ ꯅꯝꯕꯔ ꯇꯨꯗ ꯌꯥꯝꯅ ꯃꯅꯨꯡ ꯍꯟꯖꯤꯟꯕ ꯇꯣꯄꯤꯛ ꯑꯗꯨꯒꯤ ꯃꯔꯝꯗ ꯈꯪꯍꯜꯂꯤ ꯅꯝꯕꯔ ꯊ꯭ꯔꯤꯗ ꯑꯅꯧꯕ ꯔꯤꯁꯔꯁ ꯇꯧꯅꯤꯡꯕꯒꯤ ꯑꯄꯥꯝꯕ ꯄꯣꯛꯍꯟꯂꯤ ꯑꯗꯨꯒ ꯃꯥꯡꯖꯕꯁꯤꯡꯅ ꯁ꯭ꯀꯨꯜꯒꯤ ꯔꯤꯁꯣꯔꯁ ꯋꯥꯠꯄꯅ ꯑꯋꯥꯕ ꯑꯣꯏꯍꯜꯂꯤ ꯅꯝꯕꯔ ꯇꯨꯗ ꯇꯦꯛꯅꯣꯂꯣꯖꯤ ꯑꯅꯧꯕ ꯑꯣꯏꯕꯅ ꯃꯌꯥꯝꯗ ꯆꯃꯝꯅꯕ ꯄꯣꯛꯍꯜꯂꯤ